ꯑꯩꯅ ꯄꯥꯝꯖꯕ ꯀ꯭ꯂꯥꯁꯤꯛ ꯑꯣꯏꯕ ꯂꯥꯏꯔꯤꯛ ꯅꯠꯇ꯭ꯔꯒꯅ ꯚꯤꯟꯇꯦꯖ ꯀꯣꯄꯤꯁ ꯄꯤꯁꯦ ꯑꯦꯗꯤꯁꯟ ꯒꯨꯝꯕꯗꯤ ꯑꯃꯠꯇ ꯂꯩꯖꯗꯦ ꯑꯗꯨꯕꯨ ꯑꯩꯉꯣꯟꯗ ꯅꯣꯕꯦꯜ ꯑꯃꯗꯤ ꯑꯩꯅ ꯄꯥꯝꯖꯕ ꯅꯣꯕꯦꯜ ꯑꯃꯗꯤ ꯑꯩꯉꯣꯟꯗ ꯂꯩꯌꯦ ꯗ ꯐꯣꯜꯁ ꯏꯟ ꯑꯋꯥꯔ ꯏꯁꯇꯥꯔꯁ ꯍꯥꯏꯕꯗꯣ ꯑꯗꯨꯗꯣ ꯕꯨꯛꯁ ꯕꯨꯛ ꯐꯤꯌꯥꯔ ꯇꯧꯕ ꯃꯇꯝꯗ ꯑꯩꯅ ꯂꯩꯍꯧꯕꯅꯤ